ꯍꯦꯜꯂꯣ ꯁꯦ ꯄꯥꯠꯇ ꯉꯥ ꯐꯥꯕ ꯆꯠꯁꯦ ꯌꯥꯕ꯭ꯔꯣ ꯍꯟꯗꯛꯀꯤ ꯁꯟꯗꯦꯁꯤꯗ ꯆꯠꯂꯁꯦ ꯏꯕꯥꯅꯤ ꯉꯥꯗꯣ ꯈꯔ ꯐꯥꯔꯨꯔꯒ ꯌꯣꯟꯅꯕ ꯎꯝ ꯆꯥꯅꯤ ꯑꯗꯣ ꯀꯔꯝꯕ ꯄꯥꯠꯇ ꯆꯠꯁꯤꯒꯦ ꯌꯥꯏꯑꯦ ꯑꯗꯣ ꯂꯣꯛꯇꯥꯛ ꯄꯥꯠꯇ ꯆꯠꯂꯨꯔꯁꯨ ꯌꯥꯏ ꯂꯣꯛꯇꯥꯛꯇ ꯆꯠꯂꯗꯤ ꯃꯈꯟ ꯃꯈꯟꯒꯤ ꯉꯥ ꯐꯪꯅꯤ ꯑꯆꯧꯕꯁꯨ ꯐꯪꯅꯤ ꯃꯆꯥꯁꯨ ꯐꯪꯅꯤ ꯑꯗꯣ ꯏꯆꯦꯅ ꯈꯪꯕ ꯑꯇꯩ ꯄꯥꯠ ꯀꯔꯤ ꯂꯩꯒꯦ ꯎꯝ ꯆꯠꯁꯤ ꯌꯥꯏꯅꯦ ꯑꯗꯣ ꯑꯅꯤ ꯆꯠꯂꯒ ꯂꯣꯏꯔꯦ ꯑꯗꯨꯒꯤ ꯐꯥꯔꯝꯗꯨꯗꯁꯨ ꯆꯠꯂꯨꯔꯁꯤ ꯑꯗꯨꯒ ꯂꯣꯛꯇꯥꯛ ꯄꯥꯠꯇꯁꯨ ꯆꯠꯁꯤ ꯑꯗꯣ ꯉꯥꯗꯣ ꯈꯔ ꯌꯥꯝꯅ ꯐꯥꯔꯛꯅꯕ ꯎꯝ ꯆꯠꯁꯤ ꯈꯔ ꯉꯟꯅ ꯆꯠꯀꯗꯃꯤ ꯆꯥꯛꯇꯣ ꯈꯔ ꯉꯟꯅ ꯑꯗꯨꯒꯤ ꯅꯨꯃꯤꯠꯇꯣ ꯊꯣꯡꯉꯁꯦ ꯈꯔ ꯉꯟꯅ ꯆꯠꯂꯒ ꯑꯗ ꯍꯜꯂꯛꯑꯒ ꯑꯃꯨꯛꯀ ꯈꯔ ꯌꯣꯟꯕꯁꯨ ꯅꯪꯅꯕ ꯊꯥꯗꯣꯛꯑꯝꯁꯦ ꯑꯩꯈꯣꯏ ꯂꯩꯀꯥꯏꯗꯁꯨ ꯈꯔ ꯌꯣꯟꯒꯗꯃꯦ ꯎꯝ ꯎꯝ ꯍꯣꯏ ꯑꯗꯣ ꯂꯩꯀꯥꯏꯗꯁꯨ ꯎꯝ ꯃꯥꯟꯅꯗ꯭ꯔꯃꯤ ꯑꯗꯨ ꯐꯥꯔꯁꯤ ꯁꯣꯏꯗꯕꯤ ꯆꯠꯁꯤ ꯎꯝ ꯐꯔꯦ ꯐꯔꯦꯗꯨꯗꯤ ꯎꯝ ꯎꯝ ꯊꯝꯖꯔꯒꯦ